ꯑꯩꯅ ꯃꯄꯥꯟꯂꯣꯝꯗ ꯊꯕꯛ ꯑꯃ ꯆꯠꯀꯦ ꯍꯥꯏꯕ ꯇꯥꯔꯒꯗꯤ ꯑꯩꯒꯤ ꯂꯩꯀꯣꯟꯗ ꯂꯩꯔꯤꯕ ꯂꯩꯁꯤꯡ ꯑꯗꯨ ꯏꯁꯤꯡ ꯆꯥꯏꯁꯤꯜꯂꯝꯃꯤ ꯑꯗꯨꯒ ꯆꯥꯏꯕ ꯂꯣꯏꯔꯒ ꯆꯠꯂꯒ ꯑꯩꯈꯣꯏꯒꯤ ꯄꯦꯔꯦꯟꯁꯁꯤꯡꯗ ꯁꯤꯟꯅꯖꯔꯝꯃꯤ ꯏꯃꯥ ꯏꯄꯥꯗ ꯂꯩꯁꯤꯡꯗꯨ ꯃꯇꯝ ꯆꯥꯅ ꯏꯁꯤꯡ ꯆꯥꯏꯁꯤꯜꯂꯨ ꯍꯥꯏꯔꯝꯃꯤ